ꯀꯣꯚꯤꯗ ꯂꯣꯛꯗꯥꯎꯟꯒꯤ ꯃꯇꯝꯗ ꯑꯉꯥꯡꯁꯤꯡꯅ ꯃꯣꯕꯥꯏꯜꯗ ꯑꯣꯟꯂꯥꯏꯟ ꯀ꯭ꯂꯥꯁ ꯇꯧꯕ ꯃꯁꯤ

ꯑꯗꯒꯤ ꯈꯔ ꯑꯍꯜ ꯑꯣꯏꯔꯒ ꯏꯟꯈꯠꯂꯛꯄ ꯑꯣꯏꯔꯒꯅ ꯔꯣꯃꯥꯟꯁ ꯇꯧꯔꯛꯄ ꯔꯣꯃꯥꯟꯁ ꯂꯣꯝꯗ ꯆꯠꯈꯤꯕ ꯑꯗꯨꯒꯨꯝꯕ ꯀꯌꯥꯗꯣ ꯃꯥꯡꯖꯩ